ꯍꯜꯂꯣ ꯁꯤꯒꯤꯁꯦ ꯃꯣꯃꯣꯃꯤꯌꯥ ꯔꯦꯁꯇꯨꯔꯦꯟ ꯑꯣꯏꯒꯗꯣꯏꯔ ꯍꯣꯏ ꯔꯦꯁꯇꯨꯔꯦꯟꯁꯦ ꯇꯦꯕꯜ ꯑꯍꯥꯡꯕꯗꯤ ꯂꯩꯒꯗꯔ ꯑꯩꯁꯦ ꯐꯦꯃꯤꯂꯤꯒ ꯄꯨꯟꯅ ꯃꯣꯃꯣꯃꯤꯌꯥ ꯅꯣꯏꯒꯤꯗꯨꯗ ꯃꯣꯃꯣ ꯆꯥꯕ ꯕꯥꯔꯠꯗꯦ ꯄꯥꯔꯇꯤ ꯑꯃ ꯂꯥꯛꯀꯦ ꯇꯧꯕꯅꯦ ꯎꯝ ꯍꯣꯏ ꯃꯐꯝ ꯑꯗꯨꯗ ꯒꯥꯔꯤ ꯄꯥꯔꯀꯤꯡ ꯀꯩꯀ ꯇꯧꯕ ꯌꯥꯅꯤꯀꯣ ꯑꯗꯣ ꯄꯨꯡ ꯃꯔꯤꯒꯤꯗ ꯇꯦꯕꯜ ꯑꯃ ꯕꯨꯛ ꯇꯧꯕꯤꯔꯝꯃꯣ ꯑꯩꯈꯣꯏ ꯐꯦꯃꯤꯂꯤ ꯄꯨꯟꯅ ꯂꯥꯛꯆꯒꯦ ꯇꯧꯅꯦ ꯍꯣꯏ ꯀꯩꯅꯣ ꯑꯩꯏꯇꯦꯝꯗꯤ ꯃꯣꯃꯣ ꯑꯃ ꯅꯣꯏꯒꯤ ꯏꯁꯄꯤꯁꯦꯜ ꯃꯣꯃꯣꯗꯨ ꯑꯃ ꯂꯩꯔꯦ ꯆꯤꯛꯀꯟ ꯕꯤꯔꯌꯥꯅꯤꯁꯨ ꯊꯝꯕꯤꯔꯝꯃꯨ ꯒ꯭ꯔꯤꯟ ꯇꯤ ꯒ꯭ꯔꯤꯟ ꯇꯤ ꯃꯔꯤ ꯑꯃꯒ ꯍꯣꯏ ꯌꯥꯔꯗꯤ ꯕꯤꯌꯔ ꯁꯔꯞ ꯇꯧꯔꯗꯤ ꯕꯤꯌꯔꯁꯨ ꯇꯧꯕꯤꯔꯝꯃꯨ ꯍꯣꯏ ꯌꯥꯝ ꯅꯨꯡꯉꯥꯏꯖꯔꯦ